ꯑꯩꯒꯤ ꯍꯟꯗꯛ ꯐ꯭ꯂꯤꯞꯀꯥꯔꯠ ꯕꯤꯒ ꯕꯤꯂꯤꯌꯟ ꯗꯦꯗꯒꯤ ꯂꯩꯕ ꯐꯣꯟꯁꯤ ꯌꯥꯝꯅ ꯁꯤꯖꯤꯟꯅꯕ ꯅꯨꯡꯉꯥꯏ ꯃꯁꯤ ꯃꯃꯜꯁꯨ ꯌꯥꯝꯅ ꯍꯣꯡꯅ ꯂꯧꯍꯧꯔꯦ ꯑꯗꯨꯅ ꯃꯁꯦ ꯑꯣꯟꯂꯥꯏꯟ ꯄ꯭ꯔ ꯃꯃꯜ ꯑꯦꯝ ꯑꯥꯔ ꯄꯤ ꯃꯃꯜꯗꯒꯤ ꯌꯥꯝꯅ ꯇꯥꯍꯧꯔꯦ ꯐꯤꯞꯇꯤ ꯄꯔꯁꯦꯟꯃꯨꯛ ꯇꯥꯔꯦ ꯃꯁꯤꯅ ꯀꯦꯅꯣꯒꯤ ꯐꯦꯁꯇꯤꯕꯦꯜ ꯁꯦꯜꯒꯤ ꯈꯨꯗꯣꯡꯆꯥꯕ ꯂꯧꯔꯒ ꯂꯧꯍꯧꯕꯁꯤꯗ ꯌꯥꯝꯅ ꯅꯨꯡꯉꯥꯏꯕ ꯐꯣꯡꯗꯣꯛꯆꯔꯤ ꯑꯗꯨꯒ ꯄꯣꯠꯁꯤꯁꯨ ꯌꯥꯝꯅ ꯑꯗꯨꯛꯀꯤ ꯃꯇꯤꯛ ꯊꯨꯅ ꯗꯤꯂꯤꯕꯔꯤ ꯇꯧꯕꯤꯔꯛꯏ ꯃꯁꯤꯒꯤꯗꯃꯛꯇꯁꯨ ꯐ꯭ꯂꯤꯞꯀꯥꯔꯠꯄꯨ ꯊꯥꯒꯠꯆꯔꯤ